ꯑꯩꯅ ꯉꯁꯤꯐꯥꯎꯗ ꯆꯠꯂꯛꯄ ꯇ꯭ꯔꯦꯀꯤꯡꯁꯤꯡꯗ ꯍꯥꯏꯕꯗꯤ ꯑꯌꯥꯝꯕ ꯃꯇꯝꯗ ꯑꯩꯅ ꯆꯤꯡ ꯀꯥꯕ ꯑꯗꯒꯤ ꯑꯇꯣꯞ ꯑꯇꯣꯞꯄ ꯑꯣꯛꯁꯄ꯭ꯂꯣꯔ ꯇꯧꯕ ꯍꯥꯏꯕꯗꯤ ꯃꯤꯅ ꯆꯪꯅꯗꯕ ꯖꯒꯥꯁꯤꯡꯗ ꯑꯌꯥꯝꯕꯅ ꯑꯦꯛꯁꯄ꯭ꯂꯣꯔ ꯇꯧꯏ ꯑꯗꯨꯅ ꯃꯁꯤꯗꯩꯗ ꯊꯦꯡꯅꯕ ꯍꯥꯏꯔꯒꯗꯤ ꯍꯥꯟꯅ ꯃꯤꯅ ꯂꯩꯔꯝꯕ ꯇꯥꯔꯒꯗꯤ ꯑꯌꯥꯝꯕ ꯃꯇꯝꯗ ꯃꯣꯏꯅ ꯆꯥꯔꯝꯕ ꯆꯥꯔꯝꯕ ꯍꯥꯏꯗꯤ ꯗꯤꯁꯄꯣꯖꯦꯕꯜ ꯒ꯭ꯂꯥꯁꯀꯨꯝꯕ ꯑꯗꯨꯗꯒꯤ ꯗꯤꯁꯄꯣꯖꯦꯕꯜ ꯄꯦꯄꯔꯒꯨꯝꯕ ꯁꯤꯒꯨꯝꯕ ꯃꯌꯥꯝ ꯑꯃ ꯍꯨꯟꯗꯣꯛꯑꯝꯕ ꯊꯦꯡꯅꯩ ꯁꯤ ꯑꯗꯨꯝ ꯑꯌꯥꯝꯕ ꯃꯇꯝꯗ ꯃꯅꯤꯄꯨꯔꯒꯤ ꯑꯣꯏꯅꯗꯤ ꯊꯦꯡꯅꯕ ꯄꯣꯠ ꯑꯃꯅꯤ ꯑꯗꯨꯒ ꯑꯩꯅ ꯀꯃꯥꯏꯅ ꯇꯧꯔꯒ ꯑꯩꯈꯣꯏꯒꯤ ꯏꯟꯕꯥꯏꯔꯣꯃꯦꯟꯁꯦ ꯀ꯭ꯂꯤꯟ ꯑꯣꯏꯅ ꯂꯩꯒꯦ ꯍꯥꯏꯕ ꯇꯥꯔꯒꯗꯤ ꯑꯩꯈꯣꯏꯒꯤ ꯇ꯭ꯔꯦꯀꯤꯡ ꯃꯛꯇ ꯆꯠꯂꯒꯁꯨ ꯅꯠꯇ꯭ꯔꯒ ꯑꯇꯣꯞꯄ ꯖꯒꯥ ꯑꯝꯗ ꯕꯨ ꯂꯩꯔꯨꯔꯒꯁꯨ ꯅꯠꯇ꯭ꯔꯒ ꯑꯩꯈꯣꯏꯅ ꯆꯥꯕ ꯊꯛꯄ ꯁ꯭ꯇ꯭ꯔꯤꯠꯇ ꯀꯩꯗ ꯆꯥꯕ ꯊꯛꯄ ꯇꯧꯔꯒꯁꯨ ꯑꯩꯈꯣꯏꯁꯦ ꯍꯧꯖꯤꯛꯀꯤ ꯑꯩꯈꯣꯏꯒꯤ ꯑꯩꯈꯣꯏꯒꯤ ꯋꯦꯁꯁꯤꯡ ꯑꯁꯤ ꯑꯩꯈꯣꯏꯅ ꯃꯐꯝ ꯆꯥꯅ ꯇꯥꯁꯤꯜꯂꯒ ꯑꯩꯈꯣꯏꯒꯤ ꯗꯁꯕꯤꯟꯒꯨꯝꯕ ꯑꯝꯗ ꯊꯥꯗꯕ ꯅꯠꯇ꯭ꯔꯒ ꯋꯦꯁꯁꯤ ꯗꯤꯁꯄꯣꯁ ꯇꯧꯕ ꯑꯗꯨꯒꯨꯝꯕ ꯑꯃ ꯆꯪꯉꯦꯅ ꯈꯜꯂꯤ ꯑꯩꯈꯣꯏꯒꯤ ꯏꯁꯤꯡ ꯋꯥꯇꯔ ꯕꯣꯗꯤꯁꯤꯡꯗ ꯑꯁꯨꯃꯥꯏꯅ ꯊꯥꯗꯗꯅ ꯂꯪꯊꯣꯛꯇꯅ ꯅꯠꯇ꯭ꯔꯒ ꯁ꯭ꯇ꯭ꯔꯤꯠꯇ ꯀꯩꯗ ꯂꯪꯊꯣꯛꯀꯗꯧ ꯁꯔꯨꯛꯄꯨꯗꯤ ꯑꯗꯨꯒꯤ ꯃꯐꯝ ꯆꯥꯕ ꯋꯦꯁꯇꯣ ꯗꯤꯁꯄꯣꯁ ꯇꯧꯕ ꯑꯁꯤꯅ ꯃꯔꯝ ꯁꯤꯅ ꯍꯌꯦꯡꯋꯥꯏ ꯑꯩꯈꯣꯏꯒꯤ ꯖꯦꯅꯦꯔꯦꯁꯟꯁꯤꯡꯗꯁꯨ ꯍꯦꯟꯅ ꯑꯐꯕ ꯑꯗꯨꯒ ꯂꯝꯆꯠ ꯂꯝꯆꯠꯇ ꯌꯦꯡꯉꯒꯁꯨ ꯅꯥꯟꯕ ꯇꯔꯨ ꯇꯅꯥꯟꯕ ꯍꯥꯏꯕꯗꯨ ꯑꯣꯏꯔꯛꯀꯅꯤ ꯍꯥꯏꯕ ꯍꯥꯏꯕꯒꯤ ꯊꯥꯖꯕ ꯂꯩ